ꯍꯜꯂꯣ

ꯇꯥꯔꯤꯕ꯭ꯔꯣ ꯑꯗꯨ

ꯄꯣꯅꯤꯒꯤ ꯄꯣꯅꯤ ꯍꯣꯏ ꯄꯣꯅꯤꯒꯤ ꯃꯔꯝꯗ ꯈꯔ ꯍꯥꯏꯕꯤꯔꯣꯅꯦ

ꯀꯔꯤ ꯍꯥꯏꯒꯦ ꯑꯗꯨ ꯑꯗꯨ ꯀꯔꯤꯒꯤ ꯍꯟꯊꯔꯛꯄꯅꯣ

ꯍꯣꯏ ꯍꯣꯏ ꯍꯣꯏ ꯌꯥꯝ ꯅꯨꯡꯉꯥꯏꯔꯦꯀꯣ